ꯑꯥ ꯌꯥꯅꯤ ꯍꯥꯏꯕꯤꯌꯨ

ꯍꯧꯖꯤꯛꯁꯦ ꯑꯗꯨꯝ ꯁꯣꯝꯅ ꯄꯥꯝꯕꯤꯔꯤꯁꯤꯅ ꯀꯔꯝꯕ ꯍꯥꯏꯗꯤ ꯍꯥꯏꯗꯤ ꯈꯔ ꯄꯥꯛ ꯆꯥꯎꯕ ꯑꯗꯒꯤꯗꯤ ꯌꯨꯝꯗꯨꯒꯤ ꯗ꯭ꯔꯣꯋꯤꯡ ꯍꯥꯏꯕꯗꯤ ꯂꯩꯗꯅ ꯀꯣ ꯌꯨꯝꯗꯨꯒꯤ ꯀꯟꯗꯤꯁꯟꯒꯤ ꯃꯈꯥ ꯄꯣꯜꯂꯦꯕ ꯌꯨꯝꯒ ꯏꯪꯈꯣꯜꯒ ꯄꯨꯟꯅ ꯂꯧꯒꯦ ꯍꯥꯏꯔꯤꯕ꯭ꯔꯥ ꯅꯠꯇ꯭ꯔꯒ ꯏꯪꯈꯣꯜ ꯈꯛꯇꯪ ꯂꯧꯔꯒ ꯇꯧꯒꯦ ꯍꯥꯏꯔꯤꯕ꯭ꯔꯥ ꯑꯥ ꯍꯣ ꯌꯥꯏꯌꯦ ꯌꯥꯏꯌꯦ ꯁꯨꯝ ꯇꯥꯟꯅꯁꯦ ꯍꯥꯏꯕꯗꯤ ꯑꯩꯈꯣꯏꯅ ꯇꯧꯔꯤꯁꯦ ꯎꯝ ꯌꯨꯝꯒ ꯏꯪꯈꯣꯜꯒ ꯍꯥꯏꯕꯇꯥꯔꯦꯀꯣ ꯌꯨꯝꯒ ꯏꯪꯈꯣꯜꯒꯁꯤ ꯌꯨꯝ ꯈꯛꯇꯪ ꯑꯣꯏꯔꯒꯗꯤ ꯋꯥꯔꯤꯅꯤ ꯄꯣꯏꯟ ꯃꯉꯥꯃꯨꯛ ꯑꯣꯏꯕ ꯃꯐꯝꯗꯨ ꯑꯗꯨꯝ ꯌꯥꯔꯦꯗꯅꯀꯣ ꯑꯗꯨꯗꯨꯅ ꯑꯩꯈꯣꯏ ꯂꯨꯄꯥ ꯂꯥꯛ ꯀꯨꯟꯃꯨꯛꯇ ꯑꯗꯨꯝ ꯂꯩꯖꯩꯌꯦꯕꯀꯣ ꯌꯨꯝꯒ ꯌꯥꯎꯔꯒ ꯌꯨꯝꯁꯤꯁꯨ ꯁꯨꯝ ꯆꯥꯎꯔꯥꯛꯅ ꯐꯦꯝꯂꯤ ꯍꯥꯏꯕꯗꯤ ꯁ꯭ꯃꯣꯜ ꯐꯦꯝꯂꯤ ꯑꯃ ꯑꯗꯨꯝ ꯂꯩꯕ ꯌꯥꯔꯦꯕꯀꯣ ꯑꯗꯨ ꯁꯤꯁꯤꯅ ꯀꯨꯟꯃꯨꯛꯀꯤ ꯃꯌꯥꯗ ꯑꯗꯨꯝ ꯂꯩꯔꯅꯤ ꯍꯣꯏ ꯎꯝ ꯍꯥꯏꯅꯕꯒꯤ ꯌꯥꯅꯕꯒꯤ ꯃꯈꯥ ꯄꯣꯟꯅ ꯈꯔ ꯈꯔ ꯇꯥꯊꯣꯛ ꯇꯥꯁꯤꯟ ꯇꯧꯕ ꯍꯥꯏꯕꯁꯤ ꯍꯥꯏꯅꯕ ꯌꯥꯅꯕꯒꯤ ꯃꯈꯥ ꯄꯣꯜꯂꯦꯀꯣ ꯑꯗꯨ ꯄꯥꯛꯅꯗꯤ ꯇꯥꯒꯗꯧꯗꯤ ꯃꯥꯟꯗ꯭ꯔꯦ ꯍꯥꯏꯕꯗꯤ ꯌꯥꯝ ꯍꯣꯡꯂꯕꯅꯦꯕ ꯌꯨꯝ ꯑꯃꯒ ꯍꯥꯏꯕꯗꯤ ꯁꯥꯔꯒ ꯄꯨꯟꯅ ꯂꯣꯏꯔꯒ ꯍꯥꯏꯕꯗꯤ ꯏꯪꯈꯣꯜ ꯒ ꯄꯨꯟꯅ ꯇꯧꯔꯒ ꯃꯐꯝꯒ ꯄꯨꯟꯅ ꯇꯧꯔꯒ ꯂꯨꯄꯥ ꯂꯥꯛ ꯀꯨꯟ ꯍꯥꯏꯔꯤꯁꯦ ꯍꯧꯖꯤꯛ ꯃꯇꯝꯗꯗꯤ ꯍꯣꯡꯗꯤ ꯍꯣꯡꯂꯕꯅꯦ ꯑꯗꯨ ꯁꯣꯝꯒꯤ ꯃꯣꯠ ꯇꯥꯔꯦ ꯀꯔꯤ ꯈꯟꯕꯤꯔꯤꯅꯣ ꯑꯥ ꯌꯨꯝꯒꯤꯗꯤ ꯄꯛꯀꯥꯒꯤ ꯑꯣꯏꯔꯛꯑꯅꯤ ꯍꯥꯏꯕꯗꯤ ꯆꯦꯛꯀꯤ ꯑꯣꯏꯔꯛꯑꯅꯦꯕ ꯍꯥꯏꯕꯗꯤ ꯍꯧꯖꯤꯛ ꯃꯇꯝꯁꯤꯗꯤ ꯅꯨꯡꯁꯤꯠ ꯑꯀꯟꯕ ꯅꯨꯡꯁꯤꯠ ꯀꯟꯕ ꯃꯇꯝ ꯑꯗꯒꯤꯗꯤ ꯅꯣꯡ ꯇꯣꯏꯅ ꯇꯥꯕ ꯃꯇꯝ ꯑꯣꯏꯕꯅꯤꯅ ꯄꯛꯀꯥ ꯅꯠꯇ꯭ꯔꯒꯗꯤ ꯑꯩꯈꯣꯏꯅꯁꯨ ꯇꯧꯅꯤꯡꯗ꯭ꯔꯦ ꯑꯗꯨꯗꯨꯅ ꯄꯛꯀꯥ ꯑꯣꯏꯅ ꯑꯌꯥꯝꯕ ꯂꯣꯏ ꯇꯧꯔꯦꯕ ꯌꯨꯝꯒꯤꯁꯦ ꯀꯥꯁꯦ ꯑꯍꯨꯝ ꯑꯣꯏꯔꯛꯑꯅꯤ ꯀꯥ ꯑꯍꯨꯝ ꯑꯣꯏꯔꯛꯑꯅꯤ ꯍꯥꯏꯕꯒꯤ ꯃꯔꯝꯗꯤ ꯍꯥꯏꯕꯗꯤ ꯑꯄꯤꯛꯄ ꯏꯃꯨꯡ ꯑꯃ ꯂꯩꯕ ꯌꯥꯕꯒꯤ ꯍꯥꯏꯕꯇꯥꯔꯒꯗꯤ ꯀꯥ ꯑꯍꯨꯝ ꯍꯥꯏꯕꯗꯤ ꯑꯩꯈꯣꯏ ꯃꯩꯇꯩꯒꯤꯗꯤ ꯂꯥꯏꯅꯤꯡꯊꯧ ꯀꯥ ꯍꯥꯏꯗꯅ ꯑꯃ ꯂꯩꯔꯦꯀꯣ ꯐꯝꯃꯦꯟ ꯀꯥ ꯑꯗꯒꯤꯗꯤ ꯃꯌꯥꯝ ꯀꯥ ꯑꯅ ꯑꯃ ꯂꯩꯔꯅꯤ ꯑꯗꯒꯤ ꯑꯗꯨ ꯃꯊꯪꯗ ꯑꯥ ꯁꯨꯝ ꯏꯆꯥꯒꯤ ꯑꯣꯏꯒꯦꯔꯥ ꯑꯃꯒꯤꯕꯨ ꯑꯣꯏꯒꯦꯔꯥꯀꯣ ꯏꯆꯥ ꯅꯨꯄꯥꯒꯤꯕꯨ ꯑꯣꯏꯒꯦꯔꯥ ꯅꯨꯄꯤꯒꯤꯕꯨ ꯑꯣꯏꯒꯦꯔꯥ ꯀꯥ ꯑꯃꯒ ꯑꯗꯨꯒ ꯆꯥꯛꯁꯪ ꯁꯤꯁꯦ ꯆꯥꯛ ꯊꯣꯡꯐꯝ ꯍꯥꯏꯇꯥꯔꯦꯀꯣ ꯑꯗꯨ ꯃꯆꯥ ꯃꯁꯨ ꯌꯥꯎꯔꯅꯤ ꯌꯥꯝꯅꯃꯛ ꯆꯥꯎꯕꯗꯤ ꯑꯣꯏꯔꯔꯣꯏ ꯑꯗꯨꯃꯥꯏꯅ ꯑꯗꯨꯒꯤ ꯆꯥꯡꯗ ꯂꯩꯗꯣꯏꯅꯤ ꯑ ꯑꯣ ꯌꯥꯅꯤ ꯂꯩꯅꯤꯌꯦ ꯑꯗꯨꯒꯨꯝꯕꯒꯤꯁꯨ ꯂꯩꯅꯤ ꯍꯥꯏꯕꯗꯤ ꯑꯗꯨꯝ ꯃꯈꯜ ꯃꯈꯜ ꯈꯔꯗꯤ ꯑꯗꯨꯝ ꯂꯩꯔꯦꯕꯀꯣ ꯑꯗꯨ ꯍꯧꯖꯤꯛ ꯍꯥꯏꯔꯤꯁꯦ ꯏꯪꯈꯣꯜ ꯀꯣꯏꯐꯝꯁꯨ ꯑꯗꯨꯝ ꯈꯔ ꯌꯥꯕꯀꯣ ꯑꯗꯨꯒ ꯗꯨꯀꯥꯟ ꯃꯆꯥ ꯑꯃ ꯐꯝꯂꯁꯨ ꯐꯝꯕ ꯌꯥꯕ ꯑꯗꯨꯒꯨꯝꯕꯗꯣ ꯑꯗꯨ ꯍꯧꯖꯤꯛ ꯍꯥꯏꯔꯤꯕ ꯃꯃꯥꯡꯗ ꯍꯥꯏꯖꯈꯤꯕ ꯃꯃꯜꯗꯣ ꯑꯗꯨꯗꯒꯤꯗꯤ ꯈꯤꯇꯪꯗꯤ ꯍꯦꯜꯂꯛꯂꯅꯤ ꯍꯥꯏꯕꯗꯤ ꯌꯥꯝꯅ ꯀꯟꯅ ꯍꯦꯟꯕꯗꯤ ꯑꯣꯏꯔꯣꯏꯌꯦꯕꯀꯣ ꯑꯥ ꯑꯅꯤꯃꯨꯛ ꯍꯦꯟꯒꯠꯂꯛꯀꯅꯤ ꯍꯣꯏ ꯍꯣꯏ ꯑꯥ ꯎꯝ ꯎꯝ ꯎꯝ ꯑꯗꯣ ꯀꯩꯅꯣꯅꯦ ꯀꯣꯜ ꯇꯧꯕꯤꯔꯛꯏꯁꯦ ꯀꯔꯤ ꯂꯝꯗꯒꯤ ꯑꯣꯏꯒꯗꯣꯏꯅꯣ ꯑꯣ ꯊꯤꯅꯨꯡꯉꯩꯗꯒꯤ ꯍꯣꯏ ꯍꯣꯏ ꯅꯣꯡꯃ ꯀꯣꯏꯊꯣꯛꯄꯤꯔꯛꯑꯣ ꯍꯥꯏꯕꯗꯤ ꯁꯣꯝꯅ ꯂꯧꯒꯦꯅ ꯈꯟꯕꯤꯔꯒꯗꯤ ꯀꯣꯏꯊꯣꯛꯄꯤꯔꯛꯑꯣ ꯑꯗꯨꯒ ꯍꯣꯏ ꯑꯗꯣ ꯁꯤꯅ ꯁꯤ ꯁꯤꯅ ꯁꯤ ꯑꯗꯨ ꯑꯗꯨꯝ ꯍꯥꯏꯅꯔꯁꯦ ꯑꯗꯨꯒ ꯍꯥꯏꯅꯕꯒꯤ ꯌꯥꯅꯕ ꯃꯈꯥ ꯄꯣꯟꯅ ꯑꯗꯨꯝ ꯇꯥꯊꯣꯛ ꯇꯥꯁꯤꯟꯁꯨ ꯑꯗꯨꯝ ꯇꯧꯅꯁꯦ ꯌꯦꯡꯃꯤꯟꯅꯁꯦꯕꯀꯣ ꯍꯣꯏ ꯍꯣꯏ ꯍꯣꯏ ꯐꯔꯦ ꯐꯔꯦ ꯌꯥꯝ ꯅꯨꯡꯉꯥꯏꯖꯔꯦ